ꯉꯔꯥꯡꯁꯦ ꯑꯩꯈꯣꯏꯒꯤ ꯑꯩꯈꯣꯏꯒꯤ ꯀ꯭ꯂꯕꯀꯤ ꯕꯣꯜ ꯁꯥꯟꯅꯕꯅꯤ ꯐꯥꯏꯅꯦꯜ ꯁꯥꯟꯅꯕꯅꯤ ꯕꯣꯜꯗꯨ ꯉꯔꯥꯡ ꯌꯥꯝ ꯊꯤꯅ ꯌꯦꯡꯕ ꯅꯨꯡꯉꯥꯏ ꯑꯗꯨ ꯕꯣꯜ ꯑꯁꯤ ꯃꯤꯅꯠ ꯀꯨꯟꯃꯨꯛ ꯁꯥꯟꯅꯔꯦ ꯐꯥꯔꯁ ꯍꯥꯐꯇ ꯁꯦꯀꯦꯟ ꯍꯥꯐꯇ ꯀꯨꯟꯃꯨꯛ ꯄꯨꯂꯞ ꯄꯨꯟꯁꯤꯜꯂ ꯃꯤꯅꯤꯠ ꯅꯤꯐꯨꯃꯨꯛ ꯁꯥꯟꯅꯩ ꯕꯣꯜ ꯑꯁꯤ ꯁꯥꯟꯅꯕ ꯇꯤꯝ ꯑꯅꯤꯁꯤ ꯌꯦꯡꯕꯗ ꯌꯥꯝꯅ ꯅꯨꯡꯉꯥꯏ ꯒꯣꯜ ꯑꯃꯃꯝ ꯆꯟꯅꯔꯦ ꯕꯣꯜ ꯑꯁꯤ ꯑꯁꯨꯛꯀꯤ ꯃꯇꯤꯛ ꯂꯣꯏꯔꯝꯗꯥꯏ ꯑꯦꯂꯕꯦꯟ ꯑꯌꯥꯔꯗ ꯕꯣꯜ ꯑꯁꯤ ꯌꯥꯝ ꯀꯟꯅ ꯁꯥꯟꯅꯔꯛꯏ ꯑꯗꯨ ꯕꯣꯜ ꯑꯁꯤ ꯆꯟꯅꯗꯕꯗꯒꯤ ꯄꯦꯂꯥꯜꯇꯤ ꯀꯥꯎꯅꯔꯦ ꯄꯦꯅꯥꯜꯇꯤ ꯀꯥꯎꯅꯕꯗꯒꯤꯗꯤ ꯃꯈꯣꯏꯒꯤꯁꯨ ꯇꯤꯝ ꯑꯦꯅꯤꯃꯤꯒꯤ ꯇꯤꯝꯁꯨ ꯃꯔꯤ ꯀꯥꯎꯏ ꯑꯩꯈꯣꯏꯒꯤ ꯃꯔꯤ ꯀꯥꯎꯏ ꯑꯗꯨꯕꯨ ꯂꯥꯏꯕꯛ ꯐꯕꯗꯒꯤ ꯑꯩꯈꯣꯏꯒꯤ ꯇꯤꯝꯅ ꯑꯦꯅꯤꯃꯤꯒꯤ ꯕꯣꯜ ꯇꯤꯝ ꯑꯃ ꯁꯦꯕ ꯇꯧꯕꯗꯒꯤ ꯑꯩꯈꯣꯏꯅ ꯐꯥꯏꯅꯦꯜ ꯑꯁꯤ ꯂꯧꯔꯛꯈꯤ ꯃꯇꯝ ꯀꯨꯏꯅ ꯑꯩꯈꯣꯏꯅ ꯂꯧꯔꯛꯎꯗ꯭ꯔꯕ ꯐꯥꯏꯅꯦꯜꯁꯦ ꯂꯧꯔꯛꯄꯗ ꯑꯩꯈꯣꯏ ꯑꯁꯨꯛꯀꯤ ꯃꯇꯤꯛ ꯍꯔꯥꯎꯏ ꯑꯩꯈꯣꯏꯒꯤ ꯀ꯭ꯂꯕꯀꯤ ꯂꯩꯔꯤꯕ ꯄ꯭ꯔꯁꯤꯗꯦꯟ ꯁꯦꯀ꯭ꯔꯦꯇꯔꯤ ꯑꯦꯗꯕꯥꯏꯖꯔꯤꯁꯤꯡ ꯑꯃꯁꯨꯡ ꯂꯩꯗꯥꯏꯒꯤ ꯂꯩꯔꯤꯕ ꯑꯍꯜ ꯂꯃꯟꯁꯤꯡꯅ ꯑꯩꯈꯣꯏꯕꯨ ꯑꯁꯨꯛꯀꯤ ꯃꯇꯤꯛ ꯊꯥꯒꯠꯄꯤꯔꯛꯏ